ꯍꯥꯟꯅ ꯂꯩꯔꯤꯕ ꯃꯣꯕꯥꯏꯜꯁꯤꯡꯒ ꯍꯧꯖꯤꯛꯀꯤ ꯃꯣꯕꯥꯏꯜꯁꯤꯡꯒ ꯑꯗꯨꯛꯀꯤ ꯃꯇꯤꯛ ꯈꯦꯠꯅꯔꯦ ꯍꯥꯟꯅꯒꯤ ꯑꯔꯤꯕ ꯃꯣꯕꯥꯏꯜꯁꯤꯡ ꯑꯁꯤꯗꯤ ꯀꯥꯟꯅꯕ ꯃꯌꯥꯝ ꯑꯃ ꯏꯌꯥꯎ ꯌꯥꯎꯗꯦ ꯈꯨꯗꯝ ꯑꯣꯏꯅ ꯀꯦꯃꯦꯔꯥ ꯃꯈꯜ ꯃꯈꯜꯒꯤ ꯑꯗꯩꯗꯤ ꯑꯅꯧꯕ ꯎꯕꯁꯨ ꯏꯐꯪ ꯐꯪꯗꯦ ꯑꯗꯩꯗꯤ ꯌꯥꯔꯤꯕ ꯍꯥꯏꯕꯕꯨ ꯑꯃꯒ ꯑꯃꯒ ꯄꯥꯎ ꯀꯣꯜ ꯇꯧꯅꯕ ꯑꯗꯩ ꯑꯔꯥꯞꯄ ꯃꯐꯝꯗ ꯑꯗꯩꯗꯤ ꯄꯥꯎ ꯐꯥꯎꯗꯣꯛ ꯐꯥꯎꯖꯤꯟ ꯇꯧꯕ ꯑꯗꯨ ꯈꯛꯇꯅꯤ ꯑꯗꯨꯕꯨ ꯍꯧꯖꯤꯛꯀꯤ ꯃꯇꯝꯁꯤꯗꯗꯤ ꯑꯦꯟꯗ꯭ꯔꯣꯏꯗ ꯂꯥꯛꯂꯕꯅꯤꯅ ꯑꯦꯟꯗ꯭ꯔꯣꯏꯗꯀꯤ ꯍꯥꯏꯗꯤ ꯑꯦꯟꯗ꯭ꯔꯣꯏꯗꯀꯤ ꯀꯦꯃꯦꯔꯥ ꯀꯦꯃꯦꯔꯥ ꯍꯥꯏꯔꯦ ꯐꯔꯦ ꯑꯗꯨꯅ ꯍꯥꯏꯗꯤ ꯁꯛꯀ ꯁꯛꯀ ꯎꯅꯔꯒꯁꯨ ꯋꯥꯔꯤ ꯁꯥꯕꯁꯨ ꯌꯥꯔꯦ ꯑꯗꯩꯗꯤ ꯑꯔꯥꯞꯄ ꯃꯐꯝ ꯑꯃꯗ ꯆꯠꯄ ꯃꯇꯝꯗꯁꯨ ꯑꯞꯗꯦꯠꯁꯨ ꯊꯨꯅ ꯊꯨꯅ ꯄꯤꯕꯁꯨ ꯉꯝꯂꯦ ꯑꯗꯩꯗꯤ ꯊꯨꯅꯁꯨ ꯑꯞꯗꯦꯠꯁꯨ ꯄꯤꯕꯁꯨ ꯉꯝꯂꯦ ꯑꯗꯨꯛꯀꯤ ꯃꯇꯤꯛ ꯍꯥꯏꯗꯤ ꯑꯩꯈꯣꯏꯅ ꯁꯤꯖꯤꯟꯅꯔꯤꯕꯁꯤꯁꯨ ꯖꯤꯑꯣ ꯐꯣꯟꯅꯤ ꯖꯤꯑꯣ ꯐꯣꯟꯅꯤꯅ ꯍꯥꯏꯗꯤ ꯊꯥꯒꯤ ꯑꯣꯏꯅ ꯂꯨꯄꯥ ꯆꯅꯤꯒ ꯅꯤꯐꯨ ꯁꯨꯃꯥꯏꯅ ꯑꯗꯨꯝ ꯁꯤꯖꯤꯟꯅꯔꯦ